ꯑꯁꯤꯁꯦ ꯑꯩꯒꯤ ꯑꯦꯃꯥꯖꯣꯟꯒꯤ ꯄꯣꯠ ꯗꯤꯂꯤꯕꯔꯤ ꯇꯧꯒꯗꯧꯕꯗꯨꯅꯤ ꯀꯣ ꯅꯪꯅ ꯑꯩꯕꯨ ꯄꯣꯠ ꯗꯤꯂꯤꯕꯔꯤ ꯇꯧꯔꯝꯗꯥꯏꯗ ꯑꯩꯈꯣꯏ ꯌꯨꯝꯗꯣ ꯈꯔ ꯈꯨꯗꯣꯡ ꯆꯥꯗꯕ ꯂꯩꯒꯅꯤ ꯍꯥꯏꯕ ꯀꯣ ꯑꯗꯨꯒꯤ ꯑꯩꯒꯤ ꯌꯨꯝ ꯂꯥꯛꯀꯗꯕꯗꯣ ꯑꯩꯅ ꯈꯔ ꯍꯥꯏꯕꯤꯔꯛꯀꯦ ꯑꯩꯈꯣꯏ ꯋꯦꯜꯀꯝ ꯇꯨ ꯆꯥꯟꯗꯦꯜ ꯗꯤꯁꯇ꯭ꯔꯤꯛ ꯍꯥꯏꯅ ꯑꯃ ꯄꯣꯁꯇꯔ ꯑꯃ ꯊꯦꯠꯂꯝꯒꯅꯤꯕ ꯀꯣ ꯑꯗꯨꯗ ꯑꯗꯨꯝ ꯆꯪꯂꯒ ꯑꯩꯈꯣꯏꯁꯦ ꯃꯈꯥꯔꯣꯝꯗ ꯑꯩꯈꯣꯏꯒꯤ ꯐꯤꯁ꯭ꯔꯤ ꯗꯤꯄꯥꯔꯠꯃꯦꯟꯅ ꯑꯃ ꯂꯩꯕꯅꯦꯕ ꯑꯗꯨꯗꯒꯤ ꯑꯄꯣꯖꯤꯠ ꯌꯦꯡꯕꯗ ꯈꯨꯟ ꯑꯃꯈꯛꯇ ꯂꯩꯕꯅꯦ ꯊꯣꯆꯥꯔꯥꯝ ꯍꯥꯏꯅ ꯀꯧꯕꯅꯦ ꯑꯗꯨ ꯑꯩꯈꯣꯏ ꯈꯨꯟꯗꯣ ꯑꯗꯨꯗ ꯀꯥꯔꯛꯂꯒ ꯌꯨꯝ ꯑꯅꯤꯁꯨꯕꯗꯣ ꯑꯗꯨꯗ ꯑꯩꯒꯤ ꯌꯨꯝ ꯑꯣꯏꯒꯅꯤ ꯑꯗꯨꯗ ꯂꯥꯛꯑꯣ ꯀꯣ